ꯀꯛꯆꯤꯡ ꯖꯤꯂꯥ ꯐꯖꯅ ꯊꯕꯛ ꯇꯧꯔꯤꯕ ꯃꯐꯝ ꯑꯁꯤꯒꯤ ꯑꯣꯏꯕ ꯇꯦꯡꯕꯥꯡ ꯂꯨꯞ ꯃꯌꯥꯝ ꯑꯃ ꯂꯩ ꯃꯁꯤꯒꯤ ꯃꯅꯨꯡꯗ ꯑꯉꯥꯡꯁꯤꯡꯒꯤ ꯍꯤꯔꯝꯗ ꯊꯕꯛ ꯇꯧꯔꯤꯕ ꯃꯣꯔꯅꯤꯡ ꯏꯁꯇꯥꯔ ꯆꯤꯜꯗ꯭ꯔꯦꯟ ꯍꯣꯝ ꯐꯣꯔ ꯕꯣꯏꯁ ꯍꯦꯜꯊ ꯐꯣꯔ ꯑꯣꯜ ꯆꯤꯜꯗ꯭ꯔꯦꯟ ꯍꯣꯝ ꯐꯣꯔ ꯒꯥꯔꯜꯁ ꯕꯤ ꯗꯤ ꯑꯦꯁ ꯆꯤꯜꯗ꯭ꯔꯦꯟ ꯍꯣꯝ ꯐꯣꯔ ꯒꯥꯔꯜꯁ ꯑꯣꯜ ꯑꯦꯖ ꯍꯣꯝ ꯑꯁꯤꯅ ꯆꯤꯡꯕꯅꯤ ꯑꯩꯅ ꯃꯌꯨꯝ ꯃꯀꯩ ꯂꯩꯖꯗ꯭ꯔꯕ ꯑꯉꯥꯡ ꯃꯕꯣꯛꯅ ꯌꯣꯛꯄ ꯅꯠꯇ꯭ꯔꯒ ꯁꯤꯡꯒꯜ ꯄꯦꯔꯦꯟꯁ ꯍꯥꯏꯕꯗꯤ ꯃꯃꯥꯅ ꯌꯣꯛꯄ ꯅꯠꯇ꯭ꯔꯒ ꯃꯄꯥꯅ ꯌꯣꯛꯄ ꯑꯗꯨꯕꯨꯅꯤ ꯅꯨꯄꯥ ꯃꯆꯥ ꯑꯣꯏꯔꯒꯅ ꯃꯣꯔꯅꯤꯡ ꯏꯁꯇꯥꯔ ꯆꯤꯜꯗ꯭ꯔꯦꯟ ꯍꯣꯝ ꯐꯣꯔ ꯕꯣꯏꯁꯇ ꯊꯝꯒꯅꯤ ꯑꯗꯨꯒ ꯅꯨꯄꯤ ꯃꯆꯥ ꯑꯣꯏꯔꯒꯅ ꯍꯦꯜꯊ ꯐꯣꯔ ꯑꯣꯜ ꯆꯤꯜꯗ꯭ꯔꯦꯟꯁ ꯍꯣꯝ ꯐꯣꯔ ꯒꯥꯔꯜꯁ ꯅꯠꯇ꯭ꯔꯒ ꯕꯤ ꯗꯤ ꯑꯦꯁ ꯆꯤꯜꯗ꯭ꯔꯦꯟꯁ ꯍꯣꯝ ꯐꯣꯔ ꯒꯥꯔꯜꯁ ꯑꯁꯤꯗ ꯊꯝꯕ ꯌꯥꯕꯒꯤ ꯆꯥꯡ ꯌꯥꯝꯅ ꯂꯩ ꯍꯥꯏꯔꯤꯕꯁꯤꯡ ꯑꯁꯤꯒꯤ ꯏꯁꯇꯥꯐ ꯃꯈꯩꯗ ꯄꯥꯎ ꯄꯤ ꯑꯗꯨꯒ ꯃꯈꯣꯏꯅ ꯃꯇꯦꯡ ꯄꯥꯡꯉꯤ ꯑꯍꯜ ꯑꯣꯏꯔꯕꯁꯤꯡꯁꯨ ꯊꯦꯡꯅꯕ ꯃꯇꯝꯗ ꯑꯩꯈꯣꯏ ꯀꯛꯆꯤꯡꯒꯤ ꯑꯣꯜ ꯑꯦꯖ ꯍꯣꯝꯒꯤ ꯏꯁꯇꯥꯐ ꯀꯩꯁꯨ ꯑꯗꯨꯝ ꯄꯥꯎ ꯐꯥꯎꯅꯩ